ꯉꯝꯒꯅꯤ ꯑꯩꯈꯣꯏꯒꯤ ꯏꯁꯄꯣꯔꯠꯁꯦ ꯏꯁꯄꯣꯔꯠ ꯁꯥꯟꯅꯕꯁꯤꯅ ꯃꯥꯒꯤ ꯏꯁꯄꯣꯔꯠꯁ ꯏꯁꯄꯣꯔꯠ ꯃꯈꯜꯗ ꯍꯥꯏꯔꯒ ꯁꯤ ꯍꯤꯌꯥꯡ ꯀꯔꯤ ꯍꯤꯌꯥꯡ ꯇꯥꯟꯅꯕ ꯍꯥꯏꯔꯦ ꯈꯜꯂꯁꯤ ꯍꯤꯌꯥꯡ ꯇꯥꯟꯅꯕꯁꯤꯗ ꯑꯈꯣꯏꯅ ꯃꯥꯒꯤ ꯑꯩꯈꯣꯏꯒꯤ ꯄꯥꯟꯗꯝꯁꯤ ꯉꯝꯕꯗꯨꯅꯦꯕ ꯉꯝꯕ ꯄꯥꯟꯗꯝ ꯉꯝꯕꯁꯤ ꯀꯃꯥꯏꯅ ꯋꯤꯟ ꯇꯧꯅꯤ ꯍꯥꯏꯕ ꯀꯥꯟꯗ ꯑꯩꯈꯣꯏꯒꯤ ꯑꯃꯠꯇ ꯑꯣꯏꯕ ꯌꯨꯅꯤꯇꯤꯗꯣ ꯏꯁꯇ꯭ꯔꯦꯡꯗꯣ ꯎꯊꯣꯑꯒ ꯃꯥꯒꯤ ꯗꯤꯁꯤꯄ꯭ꯂꯤꯟ ꯎꯠꯂꯒ ꯍꯥꯏꯕꯗꯤ ꯈꯤꯇꯪ ꯃꯤꯅꯠ ꯑꯃꯇꯪ ꯋꯥꯠꯄ ꯃꯇꯝꯗ ꯑꯦ ꯑꯣꯄꯣꯅꯦꯟꯗꯨꯅ ꯉꯝꯈꯤꯗꯣꯏꯅꯦꯕ ꯑꯗꯨꯅ ꯉꯝꯅ ꯑꯩꯈꯣꯏꯅ ꯉꯝꯗꯅꯉꯥꯏꯒꯤ ꯑꯩꯈꯣꯏ ꯍꯤꯌꯥꯡ ꯍꯣꯟꯃꯤꯟꯅꯔꯤꯕ ꯀꯥꯡꯕꯨꯁꯤꯡꯗꯣ ꯌꯥꯝꯅ ꯀꯟꯅ ꯃꯈꯣꯏꯒꯤ ꯁꯛꯇꯤ ꯄꯥꯋꯥꯔꯁꯦ ꯎꯠꯄ ꯇꯥꯔꯦ ꯎꯠꯄ ꯇꯥꯔꯒ ꯇꯤꯝ ꯏꯁꯄ꯭ꯔꯤꯠꯇꯨ ꯑꯗꯨ ꯎꯠꯂꯒ ꯑꯃꯠꯇ ꯑꯣꯏꯕꯒꯤ ꯋꯥꯈꯜꯂꯣꯟꯗꯨ ꯎꯠꯂꯕ ꯃꯇꯨꯡꯗ ꯑꯩꯈꯣꯏꯅ ꯑꯗꯨꯒꯤ ꯃꯥꯒꯤ ꯏꯁꯄ꯭ꯔꯤꯠꯇꯨ ꯎꯠꯂꯅꯤ ꯑꯩꯈꯣꯏꯒꯤ ꯁꯒꯣꯟ ꯍꯤꯌꯥꯡ ꯇꯥꯟꯅꯕ ꯍꯥꯏꯁꯤ ꯏꯈꯣꯏꯒꯤ ꯅꯤꯡꯊꯧ ꯍꯥꯛꯇꯛꯇꯒꯤ ꯑꯩꯈꯣꯏꯅ ꯊꯥꯏꯅ ꯊꯥꯏꯅꯗꯒꯤ ꯂꯩꯔꯝꯃꯕ ꯃꯁꯥꯟꯅꯅꯤ ꯍꯨꯖꯤꯛꯐꯥꯎ ꯑꯩꯈꯣꯏ ꯄ꯭ꯔꯤꯖꯥꯔꯞ ꯇꯧꯔꯒ ꯃꯁꯤꯒꯤ ꯐꯦꯁꯇꯤꯕꯦꯜ ꯃꯁꯤꯒꯤ ꯃꯁꯥꯟꯅꯁꯦ ꯍꯨꯖꯤꯐꯥꯎ ꯑꯩꯈꯣꯏ ꯄ꯭ꯔꯤꯖꯥꯔꯞ ꯇꯧꯔꯒ ꯊꯝꯃꯤ ꯍꯨꯖꯤꯛ ꯍꯨꯖꯤꯛ ꯑꯩꯈꯣꯏ ꯆꯍꯤ ꯈꯨꯗꯤꯡꯒꯤ ꯍꯩꯀ꯭ꯔꯨ ꯍꯤꯗꯣꯡꯕ ꯍꯥꯏꯅ ꯍꯥꯏꯅ ꯑꯩꯈꯣꯏ ꯑꯁꯤꯒꯤ ꯊꯧꯔꯝꯁꯤ ꯁꯤꯒꯤ ꯃꯁꯥꯟꯅꯁꯦ ꯑꯗꯨꯝ ꯑꯣꯞꯖꯥꯔꯞ ꯇꯧꯖꯔꯤ ꯑꯗꯨꯒ ꯃꯁꯤꯒꯤ ꯍꯤꯌꯥꯡ ꯇꯥꯟꯅꯕꯁꯤꯅ ꯑꯩꯈꯣꯏ ꯑꯌꯥꯝꯕ ꯑꯩꯈꯣꯏꯒꯤ ꯍꯛꯆꯥꯡ ꯃꯥꯏꯟ ꯃꯥꯏꯟ ꯃꯅꯨꯡ ꯄꯥꯡꯒꯟꯁꯤꯡꯁꯦ ꯌꯥꯝꯅ ꯏꯝꯄ꯭ꯔꯨꯐ ꯑꯣꯏꯍꯜꯂꯤ ꯑꯩꯈꯣꯏ ꯍꯛꯆꯥꯡꯗ ꯇꯤꯟꯖꯪ ꯀꯥꯏꯖꯪꯍꯟꯗꯦ ꯍꯛꯆꯥꯡ ꯂꯥꯏꯅꯥ ꯇꯤꯅꯥ ꯆꯪꯍꯟꯗꯦ ꯃꯥ ꯑꯗꯨꯒꯤ ꯑꯩꯈꯣꯏꯒꯤ ꯗꯤꯁꯤꯄ꯭ꯂꯤꯟ ꯃꯦꯟꯇꯦꯟ ꯇꯧꯋꯤ ꯑꯃꯠꯇ ꯑꯣꯏꯕꯒꯤ ꯑꯗꯒꯤ ꯑꯩꯈꯣꯏꯗ ꯂꯩꯕ ꯑꯋꯥ ꯑꯅꯥ ꯃꯌꯥꯝꯁꯤꯡꯁꯦ ꯔꯤꯂꯤꯐ ꯇꯧꯋꯤ ꯑꯩꯈꯣꯏ ꯑꯗꯨꯒ ꯃꯁꯤꯅ ꯁꯒꯣꯜꯒ ꯁꯅꯥ ꯀꯔꯤ ꯃꯁꯤꯅ ꯑꯩꯈꯣꯏꯒꯤ ꯍꯛꯆꯥꯡꯗ ꯌꯥꯝꯅ ꯐꯍꯜꯂꯤ